ꯈꯨꯔꯨꯝꯖꯔꯤ ꯈꯨꯔꯨꯝꯖꯔꯤ ꯍꯥꯏꯕ ꯋꯥꯍꯩ ꯑꯁꯤ ꯑꯩꯈꯣꯏꯅ ꯀꯅꯥꯒꯨꯝꯕ ꯏꯊꯛ ꯊꯣꯡꯕ ꯑꯩꯒꯤ ꯑꯣꯖꯥ ꯒꯨꯔꯨꯅꯆꯤꯡꯕ ꯎꯟꯅꯕ ꯃꯇꯝꯗ ꯍꯥꯏꯕ ꯋꯥꯍꯩꯅꯤ ꯈꯨꯔꯨꯝꯖꯔꯤ ꯍꯥꯏꯕ ꯋꯥꯍꯩ ꯑꯁꯤ ꯂꯦꯡꯁꯤꯟꯕꯤꯔꯛꯁꯤ ꯂꯦꯡꯁꯤꯟꯕꯤꯔꯛꯁꯤ ꯍꯥꯏꯕ ꯋꯥꯍꯩ ꯑꯁꯤ ꯀꯅꯥꯒꯨꯝꯕ ꯏꯊꯛ ꯊꯣꯡꯕ ꯑꯃ ꯑꯩꯒꯤ ꯌꯨꯝ ꯅꯠꯇ꯭ꯔꯒ ꯐꯪꯁꯟꯒꯨꯝꯕ ꯄ꯭ꯔꯣꯒꯥꯝ ꯑꯃꯗ ꯂꯥꯛꯄ ꯃꯇꯝꯗ ꯃꯍꯥꯛꯄꯨ ꯏꯀꯥꯏꯈꯨꯝꯅꯕ ꯎꯠꯇꯨꯅ ꯀꯧꯁꯤꯟꯕ ꯑꯁꯤꯕꯨ ꯂꯦꯡꯁꯤꯟꯕꯤꯔꯛꯁꯤ ꯍꯥꯏꯅ ꯑꯩꯈꯣꯏꯅ ꯈꯪꯅꯩ ꯌꯥꯏꯐꯔꯦ ꯌꯥꯏꯐꯔꯦ ꯍꯥꯏꯕ ꯋꯥꯍꯩ ꯑꯁꯤ ꯑꯩꯈꯣꯏꯅ ꯀꯔꯤꯒꯨꯝꯕ ꯊꯧꯗꯣꯛ ꯅꯠꯇ꯭ꯔꯒ ꯀꯔꯤꯒꯨꯝꯕ ꯑꯃ ꯊꯣꯛꯄ ꯃꯇꯝꯗ ꯑꯩꯈꯣꯏꯅ ꯄꯦꯟꯕꯗꯒꯤ ꯍꯥꯏꯕ ꯃꯇꯝꯗ ꯁꯤꯖꯤꯟꯅꯕ ꯋꯥꯍꯩꯅꯤ ꯌꯥꯏꯐꯔꯦ ꯍꯥꯏꯕ ꯋꯥꯍꯩ ꯑꯁꯤ ꯂꯥꯟꯖꯔꯦ ꯑꯩꯅ ꯀꯔꯤꯒꯨꯝꯕ ꯊꯕꯛ ꯑꯃ ꯇꯧꯔꯨꯕꯗ ꯁꯣꯏꯈꯤꯕ ꯑꯔꯥꯟꯕ ꯌꯥꯎꯔꯛꯂꯕ ꯃꯇꯝꯗ ꯑꯩꯅ ꯃꯗꯨꯕꯨ ꯂꯥꯟꯖꯔꯦ ꯍꯥꯏꯅ ꯍꯥꯏꯕ ꯋꯥꯍꯩ ꯑꯁꯤ ꯃꯇꯝꯗꯨꯗ ꯁꯤꯖꯤꯟꯅꯩ ꯊꯥꯒꯠꯆꯔꯤ ꯀꯅꯥꯒꯨꯝꯕ ꯑꯃꯅ ꯋꯥꯐꯝ ꯈꯔ ꯐꯣꯡꯗꯣꯛꯄ ꯅꯠꯇ꯭ꯔꯒ ꯀꯩꯒꯨꯝꯕ ꯊꯕꯛ ꯑꯃ ꯇꯧꯕꯗ ꯑꯩꯉꯣꯟꯗ ꯌꯥꯝꯅ ꯄꯦꯜꯂꯕ ꯑꯩꯒꯤ ꯀꯥꯟꯅꯅꯅꯕ ꯇꯧꯕꯤꯔꯛꯏꯕ ꯑꯗꯨꯗ ꯍꯥꯏꯕ ꯋꯥꯍꯩꯁꯤꯡꯅꯤ ꯊꯥꯒꯠꯆꯔꯤ ꯍꯥꯏꯕ ꯋꯥꯍꯩ ꯑꯁꯦ